ꯆꯥꯛ ꯆꯥꯔꯕꯣ ꯍꯧꯖꯤꯛ ꯀꯩ ꯆꯥꯕꯅꯣ ꯍꯧꯖꯤꯛ ꯀꯩꯗꯧꯔꯒꯦ ꯍꯧꯖꯤꯛ ꯀꯩꯗꯧꯔꯤꯅꯣ ꯀꯔꯝ ꯀꯥꯟꯗ ꯑꯣ ꯌꯦꯡꯁꯤ ꯆꯠꯁꯦ ꯑꯩ ꯍꯧꯖꯤꯛꯇꯤ ꯊꯕꯛ ꯈꯔ ꯆꯤꯟꯕꯅꯤꯅ ꯌꯥꯏ ꯑꯗꯣ ꯀꯔꯝ ꯀꯥꯟ ꯗꯦꯠꯁꯦ ꯑꯃ ꯐꯤꯛꯁ ꯇꯧꯊꯣꯛꯁꯤꯅꯦ ꯑꯗꯨ ꯀꯔꯝ ꯀꯥꯟ ꯆꯠꯁꯦ ꯍꯥꯏꯔꯤꯅꯣ

ꯌꯥꯏꯌꯦ ꯑꯗꯨꯗꯤ ꯀꯔꯤ ꯍꯌꯦꯡ ꯅꯪ ꯏꯟꯕꯥꯇꯤꯁꯤꯁꯟꯒꯤꯗꯣ ꯄꯨꯡ ꯀꯌꯥꯗ ꯆꯠꯁꯦ ꯍꯥꯏꯔꯤꯅꯣ ꯍꯌꯦꯡ ꯅꯪ ꯏꯟꯕꯥꯇꯤꯁꯤꯁꯟꯒꯤꯗꯣ ꯄꯨꯡ ꯀꯌꯥꯗ ꯆꯠꯀꯦ ꯍꯥꯏꯔꯤꯅꯣ ꯑꯣ ꯐꯖꯤꯔꯒ ꯄꯥꯎ ꯐꯥꯎꯅꯗ꯭ꯔꯣ ꯃꯥ ꯄꯨꯔꯥ ꯉꯔꯥꯡꯒꯤꯗꯨꯗꯒꯤ ꯃꯨꯠꯁꯦ ꯗꯥꯎꯟ ꯇꯧꯈꯤꯕ ꯃꯥꯜꯂꯤꯅꯦ ꯇꯧꯕ ꯉꯝꯕ ꯑꯉꯥꯡꯅꯤ ꯍꯧꯖꯤꯛ ꯊꯣꯛꯂꯛꯀꯦꯔꯣ ꯊꯤꯔꯨꯁꯤꯔꯣ ꯑꯗꯣ ꯍꯧꯖꯤꯛꯀꯤ ꯅꯪꯒꯤ ꯁꯦꯔꯥꯝꯒꯤꯗꯣ ꯌꯥꯝ ꯅꯨꯡꯉꯥꯏꯕ ꯐꯥꯝꯅꯦ ꯑꯗꯨꯗꯣ ꯑꯩ ꯌꯨꯇ꯭ꯌꯨꯕꯇꯅꯦ ꯊꯦꯡꯅꯈ꯭ꯔꯦꯕ ꯃꯐꯝꯗꯣ ꯌꯥꯝ ꯐꯖꯕ ꯃꯥꯜꯂꯤ ꯑꯗꯣ ꯌꯨꯇ꯭ꯌꯨꯕꯔꯁꯤꯡꯁꯤꯅ ꯌꯨꯇ꯭ꯌꯨꯕꯔꯁꯤꯡꯁꯤꯅ ꯊꯥꯒꯠꯂꯛꯄꯗ ꯌꯥꯝ ꯐꯖꯅ ꯎꯔꯦꯃꯦ ꯌꯥꯏ ꯆꯠꯀꯗꯃꯦ ꯝꯣꯢ ꯚ꯭ꯌꯨ ꯋꯥꯟ ꯄꯣꯏꯟ ꯁꯤꯛꯁ ꯁꯚꯦꯟ ꯌꯧꯕ ꯋꯥꯟ ꯊꯥꯎꯖꯟ ꯊ꯭ꯔꯤ ꯍꯟꯗ꯭ꯔꯦꯠ ꯐꯥꯏꯞ ꯍꯟꯗ꯭ꯔꯦꯠ ꯌꯧꯕ ꯌꯥꯝ ꯌꯥꯎꯅꯔꯤꯃꯦ ꯑꯗꯨꯒꯤ ꯚ꯭ꯌꯨꯗꯣ ꯌꯥꯏꯌꯦ ꯀꯥꯞꯀꯗꯃꯦ ꯅꯪꯒꯤ ꯅꯍꯥꯟꯗꯤ ꯒꯣꯜ ꯋꯥꯁ ꯑꯃ ꯂꯩꯕꯗꯨ ꯂꯩꯇ꯭ꯔꯕꯣ ꯘꯔꯤ ꯑꯃ ꯅꯪꯒꯤ ꯅꯍꯥꯟꯅꯦ ꯒꯣꯜ ꯋꯥꯁ ꯘꯔꯤ ꯑꯃ ꯂꯩꯔꯝꯕꯗꯣ ꯅꯪ ꯗꯨꯕꯥꯏꯗꯒꯤ ꯊꯥꯔꯀꯑꯦ ꯍꯥꯏꯕ ꯊꯑꯔꯇꯤ ꯀꯦꯔ ꯀꯩꯅꯣ ꯄꯤ ꯍꯥꯏꯕ ꯘꯔꯤꯗꯣ ꯂꯩꯇ꯭ꯔꯕꯣ ꯑꯣ ꯌꯥꯏꯅꯦ ꯎꯝ ꯑꯗꯨꯒꯤ ꯑꯩ ꯈꯔ ꯅꯩꯅꯤꯡꯕꯒꯤ ꯑꯗꯨ ꯘꯔꯤꯗꯨ ꯌꯥꯝ ꯐꯖꯩꯌꯦꯕ ꯋꯥꯏꯠ ꯀꯣꯂꯔ ꯇꯤ ꯁꯥꯔꯠ ꯑꯃ ꯂꯤꯠꯂꯒꯀꯣ ꯑꯗꯨꯒꯤ ꯈꯨꯗꯥꯡꯗ ꯁꯤꯕꯗꯨ ꯌꯥꯝ ꯄꯛꯄ ꯍꯥꯏ ꯇꯥꯔꯦ ꯑꯩꯉꯣꯟꯗ ꯀꯩꯁꯨ ꯊꯣꯗꯣꯛꯄ ꯇꯧꯗꯦꯗꯍꯧꯖꯤꯛꯀꯤꯗꯤ ꯑꯩꯁꯨꯅꯦ ꯑꯉꯥꯡꯃꯈꯩꯏꯗ ꯅꯤꯡꯁꯤꯡꯒꯦ ꯆꯠꯅꯕꯒꯤ ꯆꯠꯁꯤ ꯈꯣꯠꯁꯤ ꯍꯥꯏꯕꯗꯣ ꯆꯠꯂꯁꯦ ꯂꯥꯀꯏꯕ ꯁꯟꯗꯦꯗꯨꯗ ꯑꯣꯏꯅꯅꯦ ꯆꯠꯅꯕ ꯇꯧꯁꯦ ꯑꯇꯩ ꯃꯇꯝꯗꯗꯤ ꯑꯩ ꯊꯕꯀ ꯆꯠꯀꯗꯕ ꯃꯌꯥꯝ ꯂꯩꯕꯅꯤꯅ ꯆꯤꯟꯁꯟꯈ꯭ꯔꯅꯦꯕ ꯑ ꯁꯤ ꯂꯥꯛꯏꯕ ꯇꯥꯔꯤꯛ ꯀꯨꯟꯗꯅꯦ

ꯁꯨꯝ ꯊꯣꯛꯂꯛꯑꯝꯕꯅꯤꯗ ꯉꯟꯅ ꯑꯗꯨꯝ ꯆꯠꯃꯤꯟꯅꯁꯦꯅ ꯍꯥꯏꯔꯦ ꯑꯗꯨꯒ ꯃꯥꯅ ꯏꯊꯟꯇꯕꯨ ꯆꯦꯜꯂꯝꯃꯤꯅꯦ ꯕꯦꯇ꯭ꯔꯤꯗꯣ ꯌꯥꯏꯌꯦ ꯀꯣꯐꯤ ꯀꯜꯆꯔ ꯆꯎꯁꯦ ꯍꯥꯏꯗꯣ ꯕꯦꯇ꯭ꯔꯤꯗꯣ ꯍꯔꯥꯎꯖꯒꯅꯤ ꯃꯁꯥꯗꯣ ꯇꯧꯕ ꯉꯝꯕ ꯑꯉꯥꯡꯅꯤ

ꯑꯗꯨ ꯑꯣꯏꯅ ꯈꯪꯅꯔꯒꯦꯔꯣ ꯅꯪꯒꯤ ꯍꯥꯟꯅꯒꯤ ꯑꯝꯇ ꯂꯩꯇ꯭ꯔꯦ ꯑꯣ ꯑꯣ ꯀꯅꯥꯕꯨ ꯕꯦꯇ꯭ꯔꯤ ꯎꯗꯦ ꯃꯆꯦꯗꯤ ꯊꯣꯛꯈꯤꯌꯦ ꯍꯧꯖꯤꯛ ꯃꯣꯏ ꯗꯨꯀꯥꯟ ꯊꯣꯛꯏ ꯃꯥꯜꯂꯦ ꯃꯆꯦꯗꯣ ꯕꯦꯇ꯭ꯔꯤ ꯎꯗꯦ ꯕꯦꯇ꯭ꯔꯤ ꯐꯪꯅꯕ ꯊꯤꯔꯒ ꯃꯁꯥꯗꯣ ꯑꯝꯇꯪ

ꯄꯨꯁꯤ ꯄꯨꯁꯤ ꯃꯥꯉꯣꯟꯗ ꯄꯥꯎ ꯄꯤꯔꯗꯤ ꯃꯥ ꯍꯔꯥꯎꯅ ꯌꯥꯔꯛꯀꯅꯤ ꯃꯥꯅꯦ ꯄꯥꯏꯅꯦꯄꯟ ꯅꯪꯅ ꯍꯥꯏꯔꯛꯏꯕ ꯐꯥꯔꯝꯗꯣ ꯌꯥꯝ ꯐꯖꯕ ꯐꯥꯔꯝꯅꯤꯅꯦ ꯃꯣꯏ ꯉꯁꯤꯁꯦ ꯄꯩꯁꯥ ꯌꯦꯟꯕ ꯑꯃ ꯀꯟ ꯆꯠꯂꯤ ꯀꯔꯤꯒꯤ ꯑꯣꯏꯔꯤꯕ ꯖꯥꯠꯅꯣ ꯈꯪꯗꯦꯅꯦ ꯑꯣ ꯑꯣ ꯀꯔꯝꯕꯒꯤ ꯌꯦꯟꯕꯒꯤꯅꯦꯕ ꯑꯣ ꯁꯔꯝꯒꯤ ꯄꯥꯏꯅꯦꯄꯟ ꯐꯥꯔꯝꯗꯨꯗꯤ ꯄꯩꯁꯥ ꯌꯥꯝ ꯇꯥꯜꯂꯝꯃꯅꯤꯍꯦ ꯑꯣ ꯌꯥꯏ ꯌꯥꯏ ꯐꯣꯔꯣꯑꯣ ꯑꯩꯅ ꯃꯥꯉꯣꯟꯗ ꯄꯥꯎ ꯄꯤꯔꯅꯤ ꯉꯁꯤ ꯑꯩꯒ ꯃꯥꯒꯅꯦ ꯋꯥꯔꯤ ꯆꯞ ꯆꯥꯕꯤ ꯑꯃ ꯁꯥꯗꯣꯛꯇꯕ ꯌꯥꯔꯣꯏ ꯑꯗꯣ ꯅꯪꯅ ꯍꯥꯏꯕ ꯑꯣ ꯐꯔꯦ ꯐꯔꯦ ꯚꯥꯏ ꯌꯥꯝ ꯅꯨꯡꯉꯥꯏꯅ ꯇꯨꯝꯊꯣꯛꯑꯣ ꯎꯝ ꯍꯣꯏ ꯍꯣꯏ ꯐꯔꯦ ꯐꯔꯦ ꯊꯝꯅꯔꯁꯤꯀꯣ ꯚꯥꯏ